ꯍꯂꯣ ꯑꯣ ꯁꯤꯕꯣ ꯁꯤꯃꯦꯟ ꯌꯣꯟꯕ ꯗꯨꯀꯥꯟꯗꯨꯔꯣ ꯑꯣ ꯑꯩ ꯁꯤꯃꯦꯟ ꯈꯤꯇ ꯂꯧꯖꯒꯦ ꯇꯧꯕꯅꯤ ꯑꯩ ꯌꯨꯝ ꯑꯃ ꯁꯥꯒꯗꯕ ꯑꯃ ꯂꯩꯔꯦ ꯑꯣ ꯑꯩ ꯋꯥꯡꯖꯤꯡ ꯋꯥꯡꯈꯩꯗꯒꯤꯅꯦ ꯃꯥꯅꯦ ꯃꯥꯅꯦ ꯑꯣ ꯑꯗꯨ ꯍꯧꯖꯤꯛꯀꯤ ꯕꯦꯒ ꯌꯥꯡꯈꯩꯗꯨ ꯄꯨꯂꯞ ꯂꯧꯕꯗ ꯒꯥꯔꯤꯒꯤ ꯈꯨꯗꯣꯡꯆꯥꯕꯒ ꯂꯩꯕ꯭ꯔꯣ

ꯑ ꯌꯣꯠꯁꯨ ꯀꯩꯁꯨ ꯃꯊꯪ ꯃꯌꯪ ꯑꯗꯨꯝ ꯂꯧꯗꯣꯏꯅꯤ ꯌꯨꯝꯒꯤ ꯗꯔꯀꯥꯔ ꯑꯣꯏꯕꯗꯣ ꯂꯣꯏ ꯂꯧꯗꯣꯏꯅꯤ ꯍꯣꯏ ꯑꯗꯨ ꯉꯁꯥꯏ ꯁꯤꯃꯦꯟꯗꯨ ꯏꯁꯇꯥꯔꯒ ꯂꯩꯕꯤꯕ꯭ꯔꯣ ꯑꯣ ꯑꯁ ꯌꯥꯝ ꯅꯨꯡꯉꯥꯏꯖꯔꯦ ꯑꯗꯨꯗꯤ ꯑꯗꯣ ꯍꯧꯖꯤꯛ ꯉꯁꯤ ꯇꯥꯡ ꯃꯥꯄꯜꯅꯤ ꯇꯥꯡ ꯇꯔꯥꯃꯉꯥꯐꯥꯎꯕꯀꯤ ꯃꯅꯨꯡꯗ ꯑꯩ ꯂꯥꯛꯆꯔꯒꯦ ꯑꯣ ꯑꯩꯈꯣꯏꯅ ꯂꯥꯛꯇꯕꯤꯗ ꯑꯩꯈꯣꯏꯅ ꯂꯥꯛꯇꯕꯤꯗ ꯑꯗꯨꯝ ꯑꯣꯖꯥꯅ ꯑꯗꯨꯝ ꯒꯥꯔꯤꯅ ꯑꯗꯨꯝ ꯊꯤꯜꯂꯛꯄ ꯌꯥꯅꯦꯕ ꯑꯣ ꯑꯗꯨꯗꯤ ꯌꯥꯝ ꯅꯨꯡꯉꯥꯏꯔꯦ ꯎꯝ ꯎꯝ ꯑꯣ ꯑꯩꯅ ꯀꯩꯅꯣꯝꯇ ꯍꯪꯖꯒꯦ ꯑꯣꯖꯥ ꯑꯩꯅ ꯇꯥꯡ ꯇꯔꯥꯃꯉꯥꯐꯥꯎꯕꯒꯤ ꯃꯅꯨꯡꯗꯤ ꯊꯥꯖꯔꯦ ꯑꯗꯨ ꯃꯔꯛꯁꯤꯗ ꯑꯩꯅ ꯂꯥꯛꯆꯕ ꯇꯥꯏꯃꯤꯡꯗꯨꯗ ꯃꯃꯜꯒꯗꯤ ꯈꯔ ꯀꯨꯝꯊꯔꯛꯄ ꯈꯣꯠꯄ ꯂꯩꯔꯣꯏꯗ꯭ꯔ ꯑꯣ ꯃꯃꯜꯒꯤ ꯃꯇꯥꯡꯗꯣ ꯃꯃꯜ ꯈꯔ ꯍꯦꯟꯒꯠꯄ ꯈꯣꯀꯠꯄ ꯍꯥꯟꯅ ꯍꯥꯏꯔꯤꯕ ꯃꯃꯜꯗꯨꯗꯒꯤ ꯂꯩꯔꯣꯏꯑꯕꯀꯣ ꯑꯣ ꯍꯣꯏ ꯍꯣꯏ ꯍꯣꯏ ꯑꯧ ꯑꯣ ꯑꯣꯖꯥ ꯑꯗꯣ ꯋꯥꯔꯤꯁꯨ ꯅꯨꯡꯉꯥꯏꯔꯤ ꯑꯩ ꯑꯩꯒꯤꯗꯨꯅ ꯑꯗꯨ ꯑꯣꯏꯔꯁꯨ ꯑꯩꯒꯤ ꯏꯃꯥꯟꯅꯕ ꯑꯃꯁꯨ ꯌꯨꯝ ꯁꯥꯗꯧꯕ ꯑꯃ ꯂꯩꯌꯦꯕꯀꯣ ꯑꯣ ꯃꯥꯒꯤꯁꯨ ꯍꯣꯏ ꯍꯣꯏ ꯑꯗꯨ ꯑꯩ ꯏꯃꯥꯟꯅꯕꯗꯨ ꯄꯥꯎꯗꯨ ꯄꯥꯎꯅꯔꯔꯦ ꯑꯗꯨꯒ ꯑꯩꯈꯣꯏ ꯃꯊꯪ ꯃꯊꯪ ꯑꯗꯨꯝ ꯂꯧꯕꯒꯤ ꯇꯔꯟꯗꯣ ꯑꯩ ꯑꯗꯨꯝ ꯁꯤꯜꯂꯛꯑꯒꯦ ꯑꯣ ꯑꯣ ꯐꯔꯦ ꯐꯔꯦ ꯑꯗꯨꯗꯤ ꯂꯥꯛꯑꯃꯗꯥꯏꯗ ꯑꯃꯨꯛ ꯐꯣꯟꯗꯨ ꯑꯃꯨꯛ ꯇꯧꯖꯔꯛꯑꯒꯦ ꯑꯣ ꯍꯣꯏ ꯍꯣꯏ